ꯍꯜꯂꯣ ꯁꯤꯁꯦ ꯍꯤ ꯍꯣꯟꯕ ꯃꯤ ꯑꯣꯏꯕꯤꯕ꯭ꯔꯥ ꯍꯤ ꯍꯣꯟꯕꯁꯦ ꯁꯣꯝꯁꯤꯡꯁꯦ ꯄꯨꯡ ꯀꯌꯥꯗ ꯄꯨꯡ ꯀꯌꯥꯗꯒꯤ ꯊꯣꯛꯆꯔꯛꯀꯦ ꯊꯣꯛꯂꯛꯀꯦ ꯑꯣ ꯁꯥꯇ꯭ꯔꯒꯤ ꯗꯤꯁꯀꯥꯎꯟ ꯒꯨꯝꯕꯗꯤ ꯂꯩꯒꯗ꯭ꯔꯥ ꯑꯗꯨꯒ ꯁꯥꯇ꯭ꯔ ꯅꯠꯇꯕ ꯁꯨꯝ ꯑꯍꯟꯁꯤꯡ ꯑꯣꯖꯥꯁꯤꯡ ꯂꯩꯗꯅ ꯑꯗꯨꯒꯤꯅ ꯀꯌꯥ ꯑꯣꯏꯗꯣꯏꯅꯣ ꯔꯦꯠꯁꯦ ꯑꯍꯟꯒꯤꯗꯣ ꯆꯥꯝꯃ ꯂꯩꯗꯣꯏꯔꯣ ꯍꯥꯏꯁꯤꯕꯣ ꯑꯣ ꯍꯣꯏ ꯍꯣꯏ ꯍꯌꯦꯡ ꯂꯥꯛꯑꯝꯗꯥꯏꯗ ꯀꯣꯜ ꯇꯧꯖꯔꯛꯑꯒꯦ ꯑꯗꯨꯒ ꯎꯝ ꯊꯝꯖꯔꯒꯦ